ꯅꯥꯗꯦꯀꯣ ꯍꯌꯦꯡ ꯊꯕꯛ ꯆꯤꯟꯕ꯭ꯔꯣ ꯑꯗꯨꯗꯤ ꯁꯤꯡꯖꯨꯒꯨꯝꯕ ꯈꯔ ꯆꯥꯔꯨꯁꯤꯔꯣ ꯆꯥꯗꯦ ꯆꯥꯗꯦ ꯃꯐꯝ ꯀꯔꯥꯏꯋꯥꯏ ꯆꯥꯁꯤꯒꯦ ꯈꯔ ꯍꯥꯎꯒꯗꯕ ꯎꯝ ꯄꯨꯡꯗꯤ ꯅꯨꯡꯗꯥꯡꯋꯥꯏꯔꯝꯒꯨꯝꯕ ꯑꯣꯏꯔꯁꯤꯔꯥ ꯊꯝꯃꯦ ꯊꯝꯃꯦ ꯑꯗꯨꯗꯤ